ꯑꯩꯅ ꯌꯥꯝ ꯇꯣꯏꯅ ꯆꯠꯄ ꯖꯒꯥ ꯍꯥꯏꯕ ꯇꯥꯔꯒꯗꯤ ꯑꯩꯈꯣꯏ ꯈꯥꯉꯕꯣꯛꯇ ꯂꯩꯕ ꯑꯦꯝ ꯑꯦꯝ ꯑꯥꯔ ꯁꯤ ꯌꯨꯅꯤꯇꯤ ꯄꯥꯔꯛꯇꯅꯤ ꯃꯔꯝꯗꯤ ꯁꯤꯒꯤ ꯌꯨꯅꯤꯇꯤ ꯄꯥꯔꯛꯁꯤꯗ ꯑꯩꯈꯣꯏꯅ ꯑꯩꯈꯣꯏ ꯄꯣꯊꯥꯕ ꯐꯪ ꯄꯣꯊꯥꯕ ꯐꯪꯕꯒꯤ ꯖꯒꯥꯁꯨ ꯑꯣꯏꯔꯦ ꯑꯗꯨꯒ ꯏꯗꯨꯀꯦꯁꯟꯒ ꯃꯔꯤ ꯂꯩꯅꯕ ꯑꯩꯈꯣꯏꯒꯤ ꯖꯒꯥ ꯑꯩꯈꯣꯏꯒꯤ ꯏꯗꯨꯀꯦꯁꯟꯗ ꯀꯥꯅꯒꯗꯕ ꯄꯣꯠꯂꯝ ꯃꯌꯥꯝ ꯑꯃꯁꯨ ꯂꯩ ꯑꯗꯨꯒ ꯂꯣꯏꯅ ꯂꯣꯏꯅꯅ ꯑꯩꯈꯣꯏꯒꯤ ꯏꯇꯤꯍꯥꯁꯀ ꯃꯔꯤ ꯂꯩꯅꯕ ꯃꯔꯨ ꯑꯣꯏꯅ ꯃꯩꯇꯩ ꯐꯨꯔꯨꯞꯀꯤ ꯃꯔꯤ ꯂꯩꯅꯕ ꯑꯩꯈꯣꯏꯒꯤ ꯌꯨꯝꯅꯥꯛ ꯑꯗꯒꯤ ꯌꯨꯝꯂꯩ ꯀꯩꯔꯩ ꯑꯗꯨꯒꯤ ꯃꯇꯥꯡꯗꯁꯨ ꯐꯖꯅ ꯍꯥꯏꯔꯤꯕ ꯌꯨꯅꯤꯇꯤ ꯄꯥꯔꯛꯁꯤꯗ ꯅꯤꯡꯊꯤꯖꯅ ꯎꯠꯂꯒ ꯊꯝꯃꯤ ꯑꯗꯨꯅ ꯑꯩꯒꯤꯗꯤ ꯑꯣꯏꯅ ꯑꯍꯥꯡꯕ ꯃꯇꯝꯗ ꯑꯩꯈꯣꯏꯒꯤ ꯌꯨꯅꯤꯇꯤ ꯄꯥꯔꯛꯁꯤꯗ ꯂꯥꯛꯑꯒ ꯑꯩꯈꯣꯏꯒꯤ ꯃꯩꯇꯩꯒꯤ ꯃꯔꯝꯗ ꯈꯪꯅꯤꯡꯕꯗꯒꯤ ꯍꯦꯛ ꯍꯦꯛ ꯊꯤꯒꯠꯆꯕ ꯍꯥꯏꯇꯥꯔꯦ ꯇꯧꯖꯩ ꯑꯗꯨꯒ ꯃꯁꯤꯗꯒꯤ ꯑꯩꯉꯣꯟꯗꯁꯨ ꯅꯧꯂꯦꯖ ꯑꯣꯏꯕ ꯃꯌꯥꯝ ꯑꯃ ꯐꯪꯉꯤ